ꯆꯥꯎꯔꯥꯛꯅ ꯌꯦꯡꯕꯗ ꯃꯅꯤꯄꯨꯔꯒꯤ ꯂꯝꯕꯤꯒꯤ ꯊꯣꯡꯒꯤ ꯆꯥꯎꯈꯠ ꯊꯧꯔꯥꯡꯒꯤꯁꯤꯗꯤ ꯌꯥꯝꯅ ꯁꯣꯊꯔꯤꯗ ꯑꯗꯨꯅ ꯂꯝꯕꯤ ꯊꯣꯡꯒꯤ ꯐꯤꯕꯝ ꯑꯁꯦ ꯌꯥꯝꯅ ꯐꯅ ꯁꯦꯝꯕ ꯃꯊꯧ ꯇꯥꯔꯤ ꯂꯝꯕꯤ ꯄꯥꯛꯊꯣꯛ ꯆꯥꯎꯊꯣꯛ ꯍꯟꯕꯁꯨ ꯃꯊꯧ ꯌꯥꯝ ꯇꯥꯏ ꯒꯥꯔꯤ ꯇꯣꯡꯕ ꯆꯠꯂꯤꯕꯁꯤꯡꯅꯁꯨ ꯈꯨꯗꯣꯡꯊꯤꯕ ꯅꯪꯗꯅꯕ ꯂꯝꯕꯤ ꯑꯁꯤ ꯐꯍꯟꯕ ꯗꯔꯀꯥꯔ ꯌꯥꯝꯅ ꯑꯣꯏꯔꯤ ꯏꯟꯗꯤꯌꯥꯒꯤ ꯂꯝ ꯌꯦꯡꯕ ꯀꯣꯏꯕ ꯆꯠꯄ ꯑꯁꯤ ꯑꯍꯣꯡꯕ ꯃꯃꯟꯗ ꯆꯠꯄ ꯌꯥꯏ ꯃꯤ ꯈꯨꯗꯤꯡꯃꯛꯅ ꯌꯥꯝꯅ ꯂꯥꯏꯅ ꯊꯛꯅ ꯆꯥꯅꯕ ꯂꯩꯐꯝ ꯆꯥꯐꯝ ꯑꯍꯣꯡꯕ ꯃꯃꯟꯗ ꯑꯗꯨꯝ ꯆꯠꯅꯩ ꯏꯟꯗꯤꯌꯥꯒꯤ ꯃꯐꯝ ꯃꯐꯝꯁꯤꯡꯗ ꯀꯣꯏꯅ ꯆꯠꯄ ꯃꯇꯝꯗ ꯑꯍꯣꯡꯕ ꯍꯣꯁꯇꯦꯜ ꯍꯣꯝ ꯏꯁꯇꯦ ꯁꯤꯡꯗꯁꯨ ꯅꯨꯡꯉꯥꯏꯅ ꯄꯩꯁꯥꯒꯤ ꯑꯋꯥꯠꯄ ꯂꯩꯇꯅ ꯑꯗꯨꯝ ꯂꯩꯅꯩ ꯏꯟꯗꯤꯌꯥꯒꯤ ꯂꯝꯕꯤ ꯊꯣꯡ ꯑꯁꯤꯁꯨ ꯑꯗꯨꯛꯀꯤ ꯃꯇꯤꯛ ꯆꯥꯎꯋꯤ ꯃꯐꯝ ꯈꯨꯗꯤꯡꯃꯛ ꯊꯨꯡꯅ ꯆꯠꯄ ꯌꯥꯏ ꯏꯟꯗꯤꯌꯥꯒꯤ ꯃꯐꯝꯗ ꯀꯥꯆꯤꯟ ꯀꯣꯌꯥ ꯌꯧꯅ ꯑꯣꯇꯣ ꯔꯤꯛꯁꯣ ꯇ꯭ꯔꯦꯟꯅꯆꯤꯡꯕ ꯑꯍꯣꯡꯕ ꯃꯃꯟꯗ ꯑꯗꯨꯝ ꯐꯪꯉꯤ ꯑꯗꯨꯒ ꯆꯥꯅ ꯊꯛꯅꯕꯁꯤꯡꯁꯨ ꯃꯐꯝ ꯈꯨꯗꯤꯡꯃꯛꯇ ꯃꯔꯥꯡ ꯀꯥꯏꯅ ꯐꯪꯉꯤ ꯏꯟꯗꯤꯌꯥ ꯀꯣꯏꯕ ꯆꯠꯄ ꯑꯁꯤꯗ ꯑꯅꯧꯕ ꯃꯍꯥꯎ ꯑꯃꯁꯨ ꯃꯤꯁꯤꯡꯗ ꯐꯪꯍꯜꯂꯤ ꯃꯥꯒꯤ ꯐꯖꯕ ꯑꯔꯤꯕ ꯂꯥꯏꯁꯪꯁꯤꯡ ꯍꯔꯥꯎ ꯀꯨꯝꯍꯩ ꯃꯈꯜ ꯃꯌꯥꯝ ꯑꯃꯁꯨ ꯂꯩ ꯃꯃꯥꯡꯉꯩꯒꯤ ꯅꯤꯡꯊꯧꯁꯤꯡꯅ ꯂꯩꯔꯝꯕ ꯀꯣꯅꯨꯡꯁꯤꯡꯗꯁꯨ ꯁꯨ ꯂꯩ ꯑꯗꯩ ꯂꯣꯀꯦꯜ ꯃꯥꯔꯀꯦꯠꯁꯤꯡ ꯁꯤꯅꯤ ꯃꯐꯝꯁꯤꯡ ꯑꯁꯤꯗ ꯌꯦꯡꯕ ꯆꯠꯄ ꯑꯌꯥꯝꯕ ꯑꯌꯥꯝꯕꯅ ꯄꯩꯁꯥ ꯇꯤꯡꯗꯅ ꯀꯣꯏꯕ ꯌꯥꯏ ꯑꯗꯨꯅ ꯏꯟꯗꯤꯌꯥ ꯀꯣꯏꯕ ꯆꯞꯄ ꯑꯁꯤ ꯃꯤ ꯈꯨꯗꯤꯡꯃꯛꯅ ꯏꯔꯥꯏ ꯂꯥꯏꯅ ꯆꯠꯄ ꯌꯥꯅꯤ